ꯃꯤꯈꯜꯒꯤ ꯃꯇꯝꯗ ꯑꯩꯅ ꯊꯦꯡꯅꯈꯤꯕꯁꯤ ꯀ꯭ꯌꯨ ꯂꯦꯞꯄꯒꯤ ꯏꯟꯅꯕ ꯍꯥꯏꯕꯗꯤ ꯂꯦꯞꯄꯤꯕ ꯀꯟꯇꯦꯁꯇꯦꯟ ꯑꯅꯤꯃꯛꯀꯤ ꯁꯣꯁꯤꯌꯦꯜ ꯋꯥꯔꯀꯔꯁꯤꯡꯅ ꯃꯨꯛꯅꯗꯨꯅ ꯂꯥꯎꯅ ꯈꯣꯡꯅꯕ ꯑꯗꯨꯒꯤ ꯑꯋꯥꯕ ꯑꯗꯨꯁꯤꯡ ꯑꯗꯨ ꯊꯦꯡꯅꯈꯤ